ꯍꯜꯂꯣ

ꯑꯥꯎ ꯃꯥꯅꯦ ꯃꯥꯅꯦ ꯑꯣ ꯅꯪ ꯅꯪꯅ ꯅꯪꯅ ꯀꯅꯥ

ꯑꯣ ꯍꯣ ꯑꯥ ꯑꯥ ꯑꯥ ꯑꯥ ꯑꯆꯥ ꯑꯥ ꯅꯪ ꯀꯔꯝꯕ ꯄ꯭ꯔꯗꯛꯇ ꯄꯥꯝꯕ꯭ꯔꯥ ꯑꯩꯈꯣꯏꯒꯤꯁꯤ ꯕꯥꯁꯀꯦꯠ ꯂꯩꯒꯅꯤ ꯑꯗꯨꯒ ꯕꯦꯝꯕꯨ ꯕꯦꯔꯥꯏꯇꯤꯁ ꯑꯗꯨꯗꯤ ꯐꯣꯇꯣꯗ ꯌꯦꯡꯕꯗꯤ ꯐꯥꯒꯅꯤ ꯑꯗꯨ ꯀꯔꯝ ꯀꯔꯝꯕ ꯅꯪꯅ ꯄꯥꯝꯕ ꯏꯁꯄꯦꯁꯤꯐꯤꯛ ꯂꯩꯕ꯭ꯔꯥ ꯎꯝ ꯍꯥꯡꯉꯦ ꯍꯣꯏ ꯍꯣꯏ ꯑꯗꯨꯗꯤꯀꯣ ꯑꯗꯨꯗꯤ ꯎꯝ